ꯑꯩꯈꯣꯏꯒꯤ ꯃꯅꯤꯄꯨꯔ ꯏꯁꯇꯦꯠꯁꯤꯗ ꯂꯩꯖꯕ ꯃ꯭ꯌꯨꯖꯝ ꯈꯔ ꯄꯟꯖꯔꯕꯗ ꯃ꯭ꯌꯨꯖꯝ ꯄꯤꯄꯜꯁ ꯃ꯭ꯌꯨꯖꯝ ꯀꯛꯆꯤꯡ ꯃꯦꯅꯦꯖ ꯁ꯭ꯀꯔꯤꯞ ꯀꯂꯦꯛꯁꯟꯒꯤꯅꯤ ꯑꯗꯨꯒ ꯕꯦꯝꯕꯨ ꯑꯦꯟ ꯀꯦꯟ ꯃ꯭ꯌꯨꯖꯝ ꯃꯅꯤꯄꯨꯔ ꯏꯁꯇꯦꯠ ꯃ꯭ꯌꯨꯖꯝ ꯃ꯭ꯌꯨꯖꯝ ꯀꯪꯂꯥ ꯑꯥꯔ ꯀꯦ ꯁꯤ ꯑꯦꯁ ꯑꯥꯔꯠ ꯒꯦꯂꯔꯤ ꯑꯦꯝ ꯌꯨ ꯃ꯭ꯌꯨꯖꯝ ꯍꯥꯏꯗꯅ ꯃ꯭ꯌꯨꯖꯝ ꯈꯔ ꯂꯩꯖꯩ ꯍꯥꯏꯔꯤꯕ ꯄꯤꯄꯜꯁ ꯃ꯭ꯌꯨꯖꯝ ꯀꯛꯆꯤꯡꯁꯤꯗ ꯂꯩꯔꯤꯕꯁꯤꯅ ꯀꯔꯤꯅꯣ ꯍꯥꯏꯕꯗ ꯌꯣꯠꯁꯨꯡ ꯌꯣꯠꯁꯥꯒꯤ ꯄꯣꯠꯂꯝꯁꯤꯡ ꯁꯦꯀꯦꯟ ꯋꯥꯔꯜ ꯋꯥꯔꯗ ꯁꯤꯖꯤꯟꯅꯔꯝꯕ ꯈꯨꯠꯁꯨ ꯈꯨꯠꯂꯥꯏ ꯕꯣꯝ ꯑꯗꯒꯤ ꯅꯣꯡꯃꯩ ꯃꯔꯨ ꯑꯁꯤꯅꯆꯤꯡꯕ ꯑꯗꯒꯤ ꯁꯦꯟꯌꯦꯛꯁꯤꯡꯁꯨ ꯑꯗꯨꯝ ꯂꯩꯖꯩ ꯑꯗꯨꯒ ꯕꯦꯝꯕꯨ ꯑꯦꯟ ꯀꯦꯟ ꯃ꯭ꯌꯨꯖꯝꯁꯤꯗꯅ ꯋꯥ ꯑꯃꯁꯨꯡ ꯂꯤꯅ ꯁꯥꯕ ꯄꯣꯠꯂꯝꯁꯤꯡ ꯑꯁꯤ ꯃ꯭ꯌꯨꯖꯝ ꯑꯁꯤꯗ ꯑꯗꯨꯝ ꯂꯩꯖꯩ ꯃꯅꯤꯄꯨꯔ ꯏꯁꯇꯦꯠ ꯃꯤꯎꯖꯤꯌꯝꯁꯤꯗ ꯑꯩꯈꯣꯏꯒꯤ ꯃꯃꯥꯡꯉꯩꯗ ꯃꯃꯥꯡꯉꯩꯒꯤ ꯅꯤꯡꯊꯧꯔꯣꯜꯒꯤ ꯃꯇꯝꯗ ꯍꯥꯏꯕꯗꯤ ꯑꯩꯈꯣꯏꯒꯤ ꯃꯅꯤꯄꯨꯔꯒꯤ ꯅꯤꯡꯊꯧꯁꯤꯡꯅ ꯁꯤꯖꯤꯟꯅꯔꯝꯕ ꯃꯍꯥꯔꯥꯅꯤꯅ ꯁꯤꯖꯤꯟꯅꯔꯝꯕ ꯐꯤꯖꯣꯜ ꯊꯥꯡ ꯇꯥ ꯈꯨꯠꯁꯨ ꯈꯨꯠꯂꯥꯏ ꯑꯗꯒꯤ ꯕ꯭ꯔꯤꯇꯤꯁꯅ ꯁꯤꯖꯤꯟꯅꯔꯝꯕ ꯃꯌꯥꯝ ꯑꯃ ꯑꯗꯨꯝ ꯂꯩ ꯁꯦꯟ ꯃꯌꯦꯛꯁꯨ ꯂꯩ ꯑꯗꯨꯒ ꯃ꯭ꯌꯨꯖꯝ ꯀꯪꯂꯥꯁꯤꯗꯁꯨ ꯃꯃꯥꯡꯉꯩꯒꯤ ꯅꯤꯡꯊꯧꯅ ꯁꯤꯖꯤꯟꯅꯔꯝꯕ ꯇꯤꯀꯦꯟꯗ꯭ꯔꯖꯤꯠ ꯄꯥꯎꯅꯥ ꯊꯡꯒꯥꯜꯒꯤ ꯐꯣꯇꯣ ꯑꯗꯒꯤ ꯕ꯭ꯔꯤꯇꯤꯁꯅ ꯁꯤꯖꯤꯟꯅꯔꯝꯕ ꯅꯣꯡꯃꯩ ꯅꯣꯡꯃꯩ ꯃꯔꯨ ꯑꯗꯨꯅ ꯆꯤꯡꯕ ꯃꯌꯥꯝ ꯑꯃ ꯑꯗꯨꯝ ꯂꯩ ꯑꯥꯔ ꯀꯦ ꯁꯤ ꯑꯦꯁ ꯑꯥꯔꯠ ꯒꯦꯂꯔꯤꯁꯤꯗꯅ ꯐꯣꯇꯣꯒ ꯃꯔꯤ ꯂꯩꯅꯕꯁꯤꯡ ꯍꯥꯏꯕꯗꯤ ꯈꯝꯕ ꯊꯣꯏꯕꯤꯒꯤ ꯆꯍꯤ ꯇꯔꯦꯠ ꯈꯨꯟꯇꯥꯛꯄꯒꯤ ꯑꯗꯒꯤ ꯑꯗꯨꯅ ꯆꯤꯡꯕ ꯑꯩꯈꯣꯏꯒꯤ ꯏꯔꯝꯗꯝꯁꯤꯒ ꯃꯔꯤ ꯂꯩꯅꯕ ꯐꯣꯇꯣꯁꯤꯡ ꯃꯌꯥꯝ ꯑꯃ ꯑꯗꯨꯝ ꯂꯩ ꯁꯨꯃꯥꯏꯅ ꯑꯦꯝ ꯌꯨ ꯃ꯭ꯌꯨꯖꯝ ꯁꯤꯗꯁꯨ ꯁꯨꯃꯥꯏꯅ ꯃꯈꯜ ꯃꯊꯦꯜ ꯃꯌꯥꯝ ꯑꯃ ꯑꯗꯨꯝ ꯂꯩ ꯑꯗꯨꯅ ꯍꯥꯏꯔꯤꯕ ꯄꯣꯁ ꯃ꯭ꯌꯨꯖꯝꯁꯤꯡ ꯑꯁꯤꯗ ꯑꯩꯈꯣꯏꯒꯤ ꯃꯃꯥꯡꯉꯩꯒꯤ ꯅꯤꯡꯊꯧꯔꯣꯜꯁꯤꯡꯅ ꯁꯤꯖꯤꯟꯅꯔꯝꯕ ꯄꯣꯠꯁꯤꯡ ꯑꯁꯤ ꯂꯣꯏꯅꯃꯛ ꯑꯌꯥꯝꯕ ꯑꯗꯨꯝ ꯐꯪꯖꯩ ꯍꯥꯏꯅ ꯑꯩꯅ ꯈꯟꯖꯩ